ꯄꯥꯝꯕꯤꯁꯤꯡ ꯊꯥꯕꯗ ꯑꯩꯅ ꯁꯤꯖꯤꯟꯅꯕ ꯂꯩꯕꯥꯛ ꯂꯩꯍꯥꯎ ꯍꯥꯏꯇꯥꯔꯗꯤ ꯐꯨꯝꯗꯤꯒꯨꯝꯕ ꯑꯁꯤꯒꯨꯝꯕꯁꯦ ꯁꯤꯖꯤꯟꯅꯩ ꯑꯗꯒꯤ ꯑꯁꯤꯈꯛ ꯅꯠꯇꯅ ꯑꯩꯅ ꯁꯦꯝꯖꯕ ꯍꯥꯏꯗꯤ ꯑꯈꯣ ꯌꯨꯝꯗ ꯁꯤꯖꯤꯟꯅꯕ ꯍꯤꯟꯖꯥꯡ ꯅꯥꯄꯤ ꯁꯤꯒꯨꯝꯕ ꯃꯟꯊꯣꯛꯈꯤꯕ ꯑꯄꯠꯄ ꯃꯌꯥꯝꯁꯦ ꯂꯩꯕꯥꯛꯇ ꯅ ꯑꯗꯨꯝ ꯎꯅꯥ ꯋꯥꯅꯥ ꯃꯌꯥꯝꯁꯦ ꯑꯗꯨꯝ ꯀꯨꯏꯅ ꯊꯃꯛ ꯑꯕ ꯃꯇꯨꯡꯗ ꯃꯥꯁꯦ ꯂꯩꯕꯥꯛ ꯂꯩꯍꯥꯎ ꯑꯣꯜꯂꯦꯕ ꯑꯁꯤꯒꯨꯝꯕ ꯃꯌꯥꯝꯁꯦ ꯑꯗꯨꯝ ꯄꯥꯝꯕꯤꯗ ꯍꯥꯞꯄ ꯃꯇꯨꯡꯗ ꯑꯗꯨꯝ ꯄꯥꯝꯕꯤꯁꯤꯡꯁꯤꯗ ꯍꯥꯔ ꯑꯣꯏꯍꯧꯋꯦ ꯑꯗꯣ ꯑꯁꯤꯒꯨꯝꯕꯁꯤꯁꯨ ꯄꯥꯝꯕꯤꯗ ꯌꯥꯝꯅ ꯀꯥꯟꯅꯩ ꯑꯁꯨꯃꯥꯏꯅ ꯁꯦꯝꯃꯒ ꯑꯅꯝꯕ ꯁꯤꯖꯤꯟꯅꯩ ꯑꯗꯨꯒ ꯑꯩꯅ ꯁꯦꯝꯃꯤꯕꯁꯤꯒ ꯐꯨꯝꯗꯤꯒꯁꯨ ꯌꯥꯟꯖꯟꯅꯔꯒ ꯄꯥꯝꯕꯤꯁꯤꯡꯗ ꯍꯥꯞꯄꯦ ꯑꯁꯤꯅꯁꯨ ꯄꯥꯝꯕꯤꯗꯁꯨ ꯍꯦꯟꯅ ꯑꯐꯕ ꯑꯗꯒꯤ ꯐꯖꯅꯁꯨ ꯍꯧꯍꯟꯕꯁꯨ ꯉꯝꯃꯦ